ꯊꯕꯛꯁꯦ ꯑꯩ ꯊꯕꯛ ꯆꯠꯂꯤ ꯊꯕꯛ ꯆꯠꯄꯁꯤ ꯃꯟꯇ꯭ꯔꯤꯄꯨꯈ꯭ꯔꯤꯗ ꯁꯨꯏ ꯃꯟꯇ꯭ꯔꯤꯄꯨꯈ꯭ꯔꯤꯗ ꯁꯨꯔꯒ ꯊꯕꯛ ꯆꯠꯄ ꯃꯇꯝꯗ ꯑꯗꯨꯝ ꯗ꯭ꯔꯥꯏꯚꯤꯡ ꯂꯥꯏꯁꯦꯟꯁꯇꯤ ꯌꯥꯎꯗꯝꯅꯤꯅ ꯑꯗꯨꯝ ꯐꯥꯕ ꯈꯣꯠꯄꯁꯨ ꯑꯗꯨꯝ ꯌꯥꯎꯋꯤ ꯑꯗꯣ ꯐꯥꯕꯗ ꯑꯗꯨꯝ ꯐꯖꯅ ꯍꯥꯏꯔꯒ ꯑꯗꯨꯝ ꯐꯥꯔꯤꯗꯨꯗ ꯑꯗꯨꯝ ꯔꯤꯀ꯭ꯋꯦꯁ ꯇꯧꯔꯒ ꯐꯥꯕ ꯂꯣꯏꯔ ꯃꯇꯨꯡꯗ ꯔꯤꯀ꯭ꯋꯦꯁ ꯇꯧꯔꯒ ꯑꯗꯨꯝ ꯍꯥꯏꯕꯗ

ꯑꯗꯒꯤ ꯊꯕꯛ ꯁꯨꯕꯗ ꯑꯩꯈꯣꯏꯒꯤ ꯔꯪꯒꯤ ꯊꯕꯛꯁꯤꯗꯤ ꯑꯩꯈꯣꯏꯒꯤ ꯑꯦꯂꯔꯖꯤꯒꯨꯝꯕ ꯀꯩꯒꯨꯝꯕꯁꯨ ꯌꯥꯝ ꯇꯧꯒꯜꯂꯤ ꯆꯦꯒꯨꯝꯕ ꯆꯥꯕ ꯈꯣꯠꯄꯗ ꯆꯦ ꯆꯥꯕꯗ ꯍꯛꯆꯥꯡ ꯈꯤꯇꯪ ꯁꯣꯛꯏ ꯑꯗꯒꯤ ꯄꯣꯂꯤꯁꯀꯤ ꯊꯕꯛꯁꯨ ꯁꯨꯔꯝꯃꯤ ꯑꯗꯣ ꯄꯣꯂꯤꯁꯀꯤꯁꯤꯁꯨ ꯃꯅꯝ ꯅꯥꯇꯣꯟꯗ ꯃꯅꯝ ꯀꯩꯀꯥ ꯈꯔ ꯆꯪꯕꯁꯤꯁꯨ ꯑꯗꯨꯝ ꯍꯛꯆꯥꯡ ꯐꯕꯗꯤ ꯅꯠꯇꯦ ꯊꯕꯛ ꯁꯨꯕ ꯆꯠꯄ ꯃꯇꯝꯗ ꯚꯔꯥꯅ ꯆꯠꯄꯁꯤꯗꯤ ꯅꯪꯕꯁꯨ ꯌꯥꯎꯋꯤ ꯅꯪꯗꯕꯁꯨ ꯌꯥꯎꯋꯤ ꯄꯨꯡ ꯃꯥꯄꯟ ꯐꯥꯎꯒꯤ ꯃꯅꯨꯡꯗ ꯌꯧꯁꯤꯜꯂꯛꯑꯣꯅ ꯃꯤꯁꯇ꯭ꯔꯤꯅ ꯍꯥꯏꯕꯅꯤꯅ ꯂꯥꯏꯟꯗ ꯆꯠꯄꯁꯤꯗꯤ ꯅꯪꯕꯁꯨ ꯌꯥꯎꯋꯤ ꯅꯪꯗꯕꯁꯨ ꯌꯥꯎꯋꯤ

ꯈꯪꯗꯦ ꯇꯧꯔꯤꯁꯦ ꯌꯥꯝ ꯑꯗꯨꯝ ꯋꯥꯏ ꯄꯩꯁꯥ ꯇꯥꯟꯕꯁꯤꯁꯨ ꯍꯥꯟꯅꯒꯨꯝꯅ ꯑꯣꯏꯗ꯭ꯔꯦ ꯍꯧꯖꯤꯛꯇꯤ ꯌꯥꯝ ꯋꯥꯏ ꯔꯪꯒꯤ ꯊꯕꯛ ꯁꯨꯕ ꯃꯇꯝꯗ ꯈꯨꯗꯣꯡꯊꯤꯕ ꯌꯥꯝꯅ ꯅꯪꯉꯤ ꯑꯋꯥꯡꯕ ꯑꯋꯥꯡꯕꯗ ꯀꯥꯔꯒ ꯊꯧꯔꯤꯒꯨꯝꯕ ꯐꯖꯅ ꯄꯨꯜꯍꯧꯗꯕ ꯃꯇꯝꯗ

ꯇꯧꯋꯤ ꯑꯗꯨꯅ ꯇꯥꯏꯜꯁꯀꯤ ꯊꯕꯛ ꯑꯗꯨꯝ ꯂꯥꯛꯑꯒꯅ ꯑꯗꯨꯝ ꯔꯪ ꯁꯨꯔꯤꯉꯩꯗ ꯑꯗꯨꯝ ꯅꯦꯠꯄꯁꯨ ꯑꯗꯨꯝ ꯁꯨꯕꯁꯨ ꯌꯥꯎꯋꯤ ꯅꯦꯛꯂꯛꯄꯁꯨ ꯌꯥꯎꯋꯤ ꯃꯣꯏꯅꯁꯨ ꯑꯗꯨꯝ ꯑꯐꯪ ꯑꯐꯪꯕ ꯈꯔ ꯁꯨꯔꯒ ꯍꯤꯡꯉꯤ ꯈꯪꯗꯦ ꯌꯥꯝꯅ ꯋꯥꯏ ꯔꯪ ꯁꯨꯕꯁꯦ ꯔꯪ ꯁꯨꯕꯁꯤ ꯋꯥꯏ ꯈꯪꯗꯦꯗ ꯇꯧꯔꯤꯁꯤ ꯇꯥꯏꯜꯁꯀꯤ ꯁꯨꯕꯁꯤꯁꯨ ꯑꯗꯨꯝ ꯆꯠꯂꯤ ꯑꯗꯨꯅ ꯑꯐꯪ ꯑꯐꯪꯕ ꯈꯔ ꯁꯨꯔꯒ ꯑꯗꯨꯝ ꯍꯤꯡꯕꯅꯤ ꯊꯕꯛ ꯁꯨꯕ ꯍꯥꯏꯕꯁꯤꯗꯤ ꯊꯕꯛ ꯁꯨꯕ ꯍꯥꯏꯕꯁꯤꯗꯤ ꯑꯐꯪ ꯑꯐꯪꯕ ꯁꯨꯔꯒ ꯋꯥꯠꯇꯅꯕ ꯅꯣꯡꯃꯒꯤ ꯆꯔꯥ ꯇꯥꯟꯕ